ꯍꯜꯂꯣ ꯃꯥꯟꯅꯦ ꯃꯥꯟꯅꯦ ꯇꯥꯏꯌꯦ ꯅꯨꯄꯤꯒꯤꯔꯣ ꯅꯨꯄꯥꯒꯤꯔꯣ ꯁ꯭ꯀꯨꯜꯒꯤꯁꯨ ꯌꯥꯎꯋꯦ ꯑꯗꯨ ꯅꯠꯇꯕ ꯍꯧꯖꯤꯛ ꯀꯥꯟꯒꯤ ꯄꯥꯈꯪ ꯂꯩꯁꯥꯕꯤꯅ ꯇꯣꯡꯕ ꯌꯥꯕꯁꯨ ꯌꯥꯎꯋꯦ ꯑꯗꯨꯁꯤꯡꯗꯨꯔꯥ ꯅꯪ ꯅꯝꯕꯔ ꯀꯌꯥ ꯇꯣꯡꯒꯦ ꯑꯉꯥꯡꯁꯤꯡꯗꯣ ꯎꯝ ꯎꯝ ꯀꯌꯥꯝ ꯀꯌꯥ ꯌꯥꯝ ꯂꯧꯒꯦ ꯍꯥꯏꯕꯅꯣ ꯍꯣꯏꯅꯦ ꯍꯣꯏꯅꯦ ꯄꯤꯒꯦ ꯄꯤꯒꯦ ꯄꯤꯒꯦ ꯑꯗꯣ ꯅꯪ ꯍꯧꯖꯤꯛ ꯂꯥꯛꯀꯦ ꯍꯥꯏꯕ꯭ꯔꯣ ꯃꯐꯝꯗꯨꯗ ꯍꯥꯏꯔꯛꯀꯦ ꯑꯗꯨꯗꯤ ꯄꯤꯁ ꯈꯣꯡꯎꯞꯁꯦ ꯅꯝꯕꯔ ꯃꯈꯥ ꯐꯣꯔꯒꯤ ꯃꯈꯥꯁꯤꯅ ꯃꯃꯟ ꯑꯃ ꯑꯣꯏꯒꯅꯤ ꯐꯣꯔꯒꯤ ꯃꯊꯛ ꯑꯆꯧꯕ ꯁꯥꯏꯖ ꯁꯥꯏꯖꯇ ꯆꯤꯡꯈ꯭ꯔꯦ ꯑꯗꯨꯅ ꯅꯝꯕꯔ ꯑꯃ ꯆꯤꯡꯒꯅꯤ ꯑꯥ ꯃꯃꯟ ꯑꯃ ꯑꯣꯏꯔꯒꯅꯤ ꯍꯥꯏꯕꯀꯣ ꯑꯗꯨꯅ ꯅꯪ ꯂꯥꯛꯑꯒ ꯃꯃꯟꯗꯨꯗꯤ ꯍꯥꯏꯅꯁꯤ ꯑꯗꯨꯒ ꯑꯇꯣꯞꯄ ꯁꯨꯝ ꯀꯣꯏꯕ ꯁꯥꯟꯕꯗ ꯇꯣꯡꯅꯕ ꯑꯃ ꯑꯃꯁꯨ ꯅꯆꯥ ꯅꯨꯄꯤꯒꯤ ꯅꯆꯥ ꯅꯨꯄꯥꯒꯤ ꯂꯧꯅꯤꯡꯂꯒꯁꯨ ꯑꯗꯨꯁꯨ ꯂꯩꯒꯅꯤ ꯀꯣꯄꯤ ꯇꯧꯕ ꯑꯥ ꯑꯥ ꯕ꯭ꯔꯥꯟ ꯅꯠꯇ꯭ꯔꯁꯨ ꯀꯣꯄꯤ ꯇꯧꯕ ꯄꯣꯠꯇ ꯑꯗꯨ ꯑꯗꯥ ꯈꯔ ꯌꯥꯝ ꯂꯩꯌꯦ ꯑꯗꯨꯅ ꯑꯗꯨꯒꯨꯝꯕꯗꯨꯁꯨ ꯂꯧꯅꯤꯡꯂꯗꯤ ꯂꯥꯛꯄꯤꯌꯣ

ꯍꯣꯏ ꯌꯣꯟꯅꯕꯒꯤꯗꯤ ꯍꯣꯜꯁꯦꯜ ꯑꯗꯨꯝ ꯁꯥꯒꯅꯤ ꯄꯤꯁ ꯑꯍꯨꯝꯗꯤ ꯍꯟꯊꯕ ꯌꯥꯗꯦ ꯍꯣꯜꯁꯦꯜ ꯂꯧꯕꯗꯀꯣ ꯑꯥ ꯑꯍꯨꯝꯗꯒꯤ ꯍꯟꯊꯗꯒ꯭ꯔꯅ ꯃꯃꯟ ꯑꯃꯈꯛ ꯂꯧꯕ ꯑꯅꯤ ꯈꯛ ꯂꯧꯕꯗꯤ ꯃꯃꯟ ꯋꯥꯡꯒꯅꯤ ꯑꯗꯨꯒ ꯑꯍꯨꯝ ꯍꯦꯟꯈ꯭ꯔꯗꯤ ꯑꯍꯨꯝꯗꯒꯤ ꯇꯥꯕ ꯌꯥꯗꯦ ꯍꯥꯏꯕ ꯑꯗꯨꯗꯤ ꯅꯉꯣꯟꯗ ꯍꯣꯜꯁꯦꯜ ꯁꯥꯏꯖꯀꯤ ꯃꯇꯨꯡ ꯏꯟꯅ ꯂꯧꯔꯣꯏ ꯑꯉꯥꯡꯒꯤ ꯑꯄꯤꯛꯄꯅꯦ ꯅꯝꯕꯔ ꯊ꯭ꯔꯤꯒꯤ ꯃꯈꯥ ꯅꯝꯕꯔ ꯊ꯭ꯔꯤꯒꯤ ꯏꯂꯕꯦꯟ ꯇꯨꯌꯦꯜꯞ ꯊꯥꯔꯇꯤꯟ ꯍꯥꯏꯗꯅ ꯂꯩꯗꯅ ꯁ꯭ꯀꯨꯜꯒꯤ ꯀꯔꯤꯗꯤ ꯑꯗꯨꯏ ꯊ꯭ꯔꯤꯒꯤ ꯐꯣꯔꯗꯒꯤ ꯍꯧꯈ꯭ꯔꯗꯤ ꯃꯃꯟ ꯑꯃ ꯋꯥꯔꯤꯕꯨ ꯐꯣꯔꯒꯤ ꯃꯈꯥꯁꯦ ꯋꯥꯟ ꯑꯩꯠꯇꯤ ꯁꯥꯔꯦꯅ ꯈꯜꯂꯣ ꯎꯝ ꯇꯨ ꯊꯥꯔꯇꯤ ꯇꯨ ꯊꯥꯔꯇꯤ ꯁꯥꯔꯅꯤ ꯇꯨ ꯊꯥꯔꯇꯤ ꯁꯥꯔꯅꯤ ꯐꯣꯔꯒꯤ ꯃꯊꯛꯁꯤ ꯇꯨ ꯑꯩꯠꯇꯤ ꯁꯥꯅꯦꯕ ꯁ꯭ꯀꯨꯜꯒꯤ ꯈꯣꯡꯎꯞꯁꯦ ꯑꯗꯨꯒ ꯅꯪꯒꯤ ꯅꯥꯏꯛꯀꯤ ꯑꯦꯗꯤ ꯀꯣꯄꯤ ꯇꯧꯕ ꯃꯁꯤꯒꯨꯝꯕꯁꯤꯗꯤ ꯅꯪ ꯂꯥꯛꯑꯒ ꯉꯥꯡꯅꯔꯁꯤ ꯍꯣꯏꯅꯦ ꯑꯗꯨ ꯅꯣꯡꯖꯨ ꯊꯥꯅꯤꯅ ꯔꯕꯔ ꯕꯨꯠꯇꯨꯁꯨ ꯂꯩꯑꯕꯀꯣ ꯎꯝ ꯔꯕꯔꯒꯤ ꯕꯨꯠꯇꯨꯁꯨ ꯂꯩ ꯅꯣꯡꯖꯨ ꯊꯥꯗ ꯇꯣꯡꯕ ꯌꯥꯕ ꯆꯤꯡꯗꯅꯤꯅ ꯑꯗꯨꯒꯨꯝꯕꯗꯣ ꯌꯥꯝ ꯗꯔꯀꯥꯔ ꯑꯣꯏꯕꯅꯦ ꯔꯕꯔꯒꯤꯗꯣ ꯎꯝ ꯑꯗꯨꯒꯨꯝꯕꯗꯨꯁꯨ ꯑꯗꯨꯝ ꯃꯃꯟ ꯌꯦꯡꯅ ꯁꯥꯕꯤꯒꯦ ꯅꯪ ꯌꯣꯟꯕ ꯌꯥꯕ ꯃꯑꯣꯡꯗ ꯀꯣ ꯑꯣ ꯊꯝꯃꯣ ꯊꯝꯃꯣ ꯊꯝꯃꯣ ꯌꯥꯔꯦ